ꯆꯅꯨ ꯁꯥꯏꯈꯣꯝ ꯃꯤꯔꯕꯥꯏ ꯀꯨꯟꯖꯔꯥꯅꯤ ꯗꯦꯕꯤ ꯃꯦꯔꯤ ꯀꯣꯝ ꯗꯤꯡꯀꯨ ꯁꯤꯡꯍ ꯈꯨꯃꯨꯛꯆꯝ ꯁꯟꯖꯤꯇꯥ ꯆꯅꯨ ꯂꯥꯏꯁ꯭ꯔꯝ ꯁꯔꯤꯇꯥ ꯗꯦꯕꯤ ꯗꯦꯕꯦꯟꯗ꯭ꯔꯣ ꯁꯤꯡꯍ ꯀꯜꯄꯅ ꯗꯦꯕꯤ ꯊꯧꯗꯥꯝ ꯕꯣꯏꯊꯥꯡ ꯍꯥꯎꯀꯤꯞ ꯁꯨꯁꯤꯂꯥ ꯗꯦꯕꯤ ꯂꯤꯟ ꯀꯥꯡꯕꯝ ꯁꯨꯁꯤꯂꯥ ꯆꯅꯨ ꯑꯁꯤꯅꯆꯤꯡꯕ